ꯚꯥꯔꯠꯅ ꯏꯟꯇꯔꯄ꯭ꯔꯦꯅꯔ ꯆꯥꯎꯈꯠꯍꯟꯕ ꯑꯃ ꯑꯣꯏꯔꯦ ꯃꯔꯝꯗꯤ ꯍꯧꯖꯤꯛ ꯃꯣꯔꯦꯗ ꯊꯕꯛ ꯇꯧꯗꯕꯤꯗ ꯁꯨꯔ ꯇꯥꯜꯂꯒ ꯏꯁꯥꯅ ꯁꯦꯟꯊꯣꯛ ꯂꯝꯕꯤ ꯂꯩꯇꯗꯅ ꯏꯁꯥꯅ ꯇꯥꯜꯂꯒ ꯆꯥꯕ ꯈꯛꯇꯅꯤ ꯒꯣꯔꯃꯦꯟꯒꯤ ꯖꯣꯞꯇꯒꯤ ꯂꯩꯇꯦ ꯒꯣꯔꯃꯦꯟꯒꯤ ꯍꯥꯏꯕꯕꯨ ꯃꯔꯛ ꯆꯍꯤ ꯑꯅꯤ ꯑꯍꯨꯝꯒꯤ ꯃꯅꯨꯡꯗ ꯅꯣꯡꯃ ꯃꯈꯣꯏꯅ ꯖꯣꯞ ꯀꯥꯔꯠ ꯊꯥꯊꯔꯛꯄꯗꯒꯤ ꯁꯨꯔꯒ ꯑꯩꯈꯣꯏꯒꯤ ꯏꯁꯥꯒꯤ ꯈꯨꯠꯅ ꯁꯨꯔꯒ ꯏꯁꯥꯒꯤ ꯑꯦꯀꯥꯎꯟꯗ ꯆꯪꯉꯛꯄꯗꯒꯤ ꯈꯔ ꯆꯥꯔꯝꯃꯤ ꯍꯧꯖꯤꯛꯇꯤ ꯏꯁꯥꯅ ꯇꯥꯜꯂꯒ ꯁꯨꯔ ꯅꯣꯝꯃꯒ ꯏꯁꯥꯅ ꯆꯥꯕ ꯈꯛꯇꯅꯤ ꯏꯃꯨꯡ ꯄꯨꯔꯤꯕꯇꯅꯤ ꯑꯉꯥꯡꯅꯨꯕꯤꯁꯤꯡꯁꯨ ꯊꯕꯛ ꯊꯔꯥ ꯂꯩꯇꯗꯅ ꯊꯕꯛ ꯊꯔꯥ ꯂꯩꯇꯗꯅ ꯏꯁꯥꯅ ꯁꯤꯒꯤ ꯃꯐꯝꯗ ꯀꯨꯂꯤ ꯑꯣꯏꯔꯒ ꯍꯣꯜꯂꯒ ꯈꯣꯠꯂꯒ ꯑꯣꯇꯣ ꯊꯧꯕ ꯈꯪꯗꯦ ꯀꯔꯤ ꯊꯧꯕ ꯈꯪꯗꯦ ꯇꯥꯟꯗꯕ ꯌꯥꯗꯦ ꯁꯨꯗꯕ ꯌꯥꯗꯦ ꯍꯥꯏꯔꯒ ꯆꯥꯕ ꯈꯛꯇꯅꯤ ꯒꯣꯔꯃꯦꯟꯅ ꯄꯤꯔꯛꯄꯁꯨ ꯂꯩꯇꯦ ꯒꯣꯔꯃꯦꯟꯅ ꯄꯤꯔꯛꯑꯒꯗꯤ ꯉꯁꯤ ꯑꯩꯈꯣꯏꯅ ꯁꯨꯔ ꯇꯥꯜꯂꯒ ꯆꯥꯔꯤꯁꯤ ꯆꯥꯔꯣꯏ